ꯑꯣ ꯍꯜꯂꯣ ꯅꯨꯡꯉꯥꯏꯔꯤꯕꯣ ꯑꯩꯁꯨ ꯌꯥꯝ ꯅꯨꯡꯉꯥꯏꯔꯦ ꯑꯗꯨꯝ ꯌꯨꯝꯗ ꯂꯩꯗ ꯅꯪꯗꯤ ꯑꯣ ꯌꯥꯝ ꯐꯩꯗ ꯑꯩꯈꯣꯏꯗꯤ ꯏꯆꯦꯁꯨ ꯂꯩꯇꯦ ꯍꯣꯏ ꯑꯩ ꯈꯛꯇꯅꯤꯅ ꯑꯗꯨ ꯅꯪ ꯈꯪꯗꯦ ꯑꯥ ꯂꯩꯇꯦꯗ ꯑꯗꯨ ꯉꯁꯤ ꯀꯔꯤ ꯇꯧꯒꯦꯔ ꯅꯪ ꯑꯗꯨꯗꯤ ꯌꯥꯝ ꯐꯩꯗ ꯑꯗꯨ ꯉꯥꯂꯣꯏ ꯋꯥꯇꯔꯐꯣꯜꯗ ꯆꯠꯁꯤꯔ ꯍꯣꯏ ꯉꯥꯂꯣꯏ ꯋꯥꯇꯔꯐꯣꯜ ꯍꯣꯏ ꯍꯣꯏ ꯑꯩꯈꯣꯏꯒꯤ ꯐꯦꯕꯣꯔꯥꯏꯠ ꯍꯣꯕꯤꯗꯤ ꯏꯁꯤꯡꯅꯦ ꯑꯩꯒꯤ ꯁꯥꯟꯅꯕꯅꯤꯅ ꯑꯗꯣ ꯅꯪ ꯈꯛꯇ ꯆꯠꯀꯦꯔ ꯑꯗꯨ ꯃꯣꯏꯁꯨ ꯆꯪꯅꯤꯡꯉꯦ ꯍꯥꯏꯔꯗꯤ ꯀꯧꯅꯦ ꯑꯗꯨꯝ ꯆꯠꯃꯤꯟꯅꯁꯦ ꯍꯣꯏ ꯑꯗꯨ ꯃꯁꯥ ꯃꯁꯥꯒꯤ ꯑꯗꯥꯏ ꯒꯥꯔꯤ ꯄꯥꯏꯔꯒ ꯆꯠꯁꯤꯅꯦ ꯅꯠꯇ꯭ꯔꯗꯤ ꯋꯥꯇꯔꯐꯣꯜꯗꯤ ꯒꯥꯔꯤ ꯐꯣꯔ ꯍ꯭ꯋꯤꯜꯂꯔ ꯑꯣꯏꯔꯗꯤ ꯆꯠꯄ ꯉꯝꯗꯦꯅꯦ ꯒꯥꯔꯤꯁꯨ ꯕꯦꯔꯥ ꯀꯥꯔꯦꯅꯦ ꯍꯣꯏ ꯃꯤꯁꯨ ꯌꯥꯏ ꯅꯠꯇ꯭ꯔꯁꯨ ꯋꯥꯇꯔꯐꯣꯜꯗꯒꯤ ꯆꯠꯂꯒ ꯊꯣꯛꯂꯁꯨ ꯌꯥꯏ ꯂꯥꯛꯀꯦ ꯍꯥꯏꯔꯗꯤꯀꯣ

ꯑꯗꯨꯁꯨ ꯌꯥꯏ ꯎꯝ ꯑꯗꯨ ꯇꯥꯡ ꯀꯌꯥꯗ ꯆꯠꯁꯤꯔꯀꯣ ꯍꯣꯏ ꯍꯧꯖꯤꯛꯇꯤ ꯋꯥꯟ ꯇ꯭ꯋꯦꯟꯇꯤ ꯐꯥꯏꯕ ꯇꯥꯏꯌꯦꯅꯦ ꯑꯗꯨ ꯇꯨ ꯇꯨ ꯊꯥꯔꯇꯤꯒꯨꯝꯕ ꯀꯣ ꯑꯦ ꯑꯗꯨꯗꯤ ꯍꯣꯔꯦꯟꯅ ꯀꯣꯜ ꯇꯧꯁꯤꯀꯣ ꯔꯦꯗꯤ ꯇꯧꯔꯒ ꯑꯦ ꯊꯝꯃꯒꯦ